ꯍꯜꯂꯣ ꯀꯔꯥꯏꯗꯒꯤ ꯐꯣꯟ ꯇꯧꯕꯤꯔꯛꯏꯁꯤꯕꯣ ꯏꯝꯐꯥꯜꯗ ꯑꯩꯈꯣꯏꯒꯤ ꯁꯤꯗ ꯒꯦꯁ ꯍꯥꯎꯁ ꯑꯃ ꯂꯩꯒꯅꯤ ꯒꯦꯁ ꯍꯥꯎꯁ ꯁꯤꯗ ꯂꯥꯛꯑꯒ ꯑꯩꯈꯣꯏ ꯕꯥꯔꯨꯅꯤ ꯆꯤꯡ ꯀꯥꯕ ꯌꯥꯒꯅꯤ ꯕꯥꯔꯨꯅꯤ ꯑꯁꯤ ꯌꯥꯝꯅ ꯃꯒꯨꯟ ꯂꯩꯔꯕ ꯃꯌꯥꯝꯅ ꯄꯤꯛꯅꯤꯛ ꯁꯦꯟꯇꯔ ꯑꯃ ꯑꯣꯏꯅꯔꯤꯕꯅꯤ ꯕꯥꯔꯨꯅꯤ ꯆꯤꯡ ꯀꯥꯕꯒꯤꯗꯤ ꯇꯤꯀꯦꯠ ꯗꯔꯀꯥꯔ ꯑꯣꯏꯔꯣꯏ ꯑꯩꯈꯣꯏ ꯒꯦꯁ ꯍꯥꯎꯁ ꯁꯤꯗꯒꯤꯅ ꯕꯥꯔꯨꯅꯤ ꯆꯤꯡ ꯐꯥꯎꯕꯒꯤ ꯆꯠꯅꯅꯉꯥꯏꯒꯤ ꯇ꯭ꯔꯥꯟꯄꯣꯠ ꯍꯥꯏꯕꯗꯤ ꯀꯥꯔꯅꯆꯤꯡꯕ ꯂꯩ ꯑꯩꯈꯣꯏ ꯁꯤꯒꯤ ꯁꯤꯒꯤ ꯑꯣꯏꯅꯗꯤ ꯇꯣꯉꯥꯟꯕ ꯚꯔꯥ ꯂꯥꯛꯀꯅꯤ ꯕꯥꯔꯨꯅꯤ ꯆꯤꯡꯁꯤ ꯀꯤꯂꯣꯃꯤꯇꯔ ꯇꯔꯦꯠ ꯅꯤꯄꯥꯜ ꯍꯥꯏꯇꯔꯦ ꯑꯗꯨꯃꯨꯛ ꯂꯥꯞꯅ ꯑꯗꯨꯝ ꯆꯠꯀꯅꯤ ꯑꯗꯨꯒ ꯑꯥ ꯃꯐꯝ ꯑꯗꯨꯗꯒꯤ ꯑꯩꯈꯣꯏ ꯑꯌꯨꯛꯀꯤ ꯄꯨꯡ ꯅꯤꯄꯥꯜꯗꯒꯤꯅ ꯅꯨꯡꯗꯥꯡ ꯋꯥꯏꯔꯝꯒꯤ ꯄꯨꯡ ꯃꯉꯥ ꯐꯥꯎꯕ ꯍꯥꯡꯉꯦꯕ ꯑꯗꯨꯅ ꯍꯥꯏꯔꯤꯕ ꯃꯇꯝꯁꯤꯗ ꯑꯩꯈꯣꯏꯒꯤ ꯕꯥꯔꯨꯅꯤ ꯆꯤꯡ ꯀꯥꯕ ꯑꯃꯗꯤ ꯀꯨꯝꯃꯛꯄ ꯍꯜꯂꯛꯑꯒ ꯒꯦꯁ ꯍꯥꯎꯁ ꯁꯤꯗꯁꯨ ꯑꯗꯨꯝ ꯂꯩꯕ ꯌꯥꯅꯦꯕ ꯅꯈꯣꯏ ꯃꯤ ꯀꯌꯥꯅꯣ ꯂꯥꯛꯇꯧꯔꯤꯁꯤ ꯒꯥꯔꯤ ꯀꯌꯥ ꯕꯨꯛ ꯇꯧꯗꯣꯔꯤꯃꯣ ꯃꯤ ꯇꯔꯥ ꯑꯣꯏꯔꯗꯤ ꯀꯝ ꯁꯦ ꯀꯝ ꯒꯥꯔꯤ ꯒꯥꯔꯤ ꯑꯍꯨꯝꯒꯨꯝꯕ ꯗ꯭ꯔꯥꯏꯕꯔ ꯑꯃꯃꯝꯒ ꯒꯥꯔꯤ ꯑꯃꯗ ꯃꯤ ꯃꯤ ꯃꯔꯤ ꯃꯔꯤꯒꯨꯝꯕꯗꯒꯤ ꯍꯦꯟꯅ ꯇꯣꯡꯕ ꯌꯥꯗꯦꯕ ꯑꯗꯨꯅ ꯒꯥꯔꯤ ꯑꯃꯗ ꯃꯤ ꯑꯍꯨꯝ ꯑꯍꯨꯝꯒꯨꯝꯕ ꯇꯣꯡꯕ ꯃꯤ ꯇꯔꯥ ꯑꯣꯏꯔꯗꯤ ꯑꯃꯗꯅ ꯃꯤ ꯃꯔꯤ ꯇꯣꯡꯉꯕ ꯗ꯭ꯔꯥꯏꯕꯔ ꯑꯃꯃꯝꯒ ꯑꯩꯈꯣꯏ ꯁꯤꯗꯒꯤ ꯒꯥꯔꯤ ꯑꯍꯨꯝ ꯕꯨꯛ ꯇꯧꯕ ꯇꯥꯔꯦ ꯒꯥꯔꯤ ꯑꯍꯨꯝ ꯕꯨꯛ ꯇꯧꯔꯗꯤ ꯅꯈꯣꯏ ꯂꯨꯄꯥ ꯆꯅꯤꯄꯥꯜ ꯆꯅꯤꯄꯥꯜ ꯂꯤꯁꯤꯡ ꯑꯅꯤꯒ ꯆꯥꯝꯃꯔꯤ ꯄꯤꯕ ꯇꯥꯔꯦ ꯄꯨꯡ ꯀꯌꯥꯗ ꯌꯧꯔꯛꯇꯣꯔꯤꯃꯣ ꯃꯈꯣꯏ ꯒꯦꯁ ꯍꯥꯎꯁꯁꯤꯗ ꯑꯩꯈꯣꯏꯒꯤ ꯃꯅꯤꯄꯨꯔ ꯒꯦꯁ ꯍꯥꯎꯁꯇ ꯑꯗꯨꯗꯤ ꯌꯧꯔꯛꯄꯒ ꯒꯦꯠꯇꯒꯤ ꯐꯣꯟ ꯇꯧꯖꯤꯜꯂꯛꯎ ꯑꯩꯈꯣꯏ ꯒꯦꯁ ꯍꯥꯎꯁꯇ ꯑꯩꯈꯣꯏꯒꯤ ꯃꯣꯏ ꯃꯦꯅꯦꯖꯔꯁꯤꯡ ꯂꯩꯔꯤꯁꯤꯡꯗꯨꯗꯒꯤ ꯇꯧꯔꯒ ꯑꯩꯈꯣꯏ ꯕꯨꯛꯀꯤꯡ ꯇꯧꯒꯗꯝꯃꯤ ꯑꯗꯨꯒ ꯒꯥꯔꯤꯗꯨ ꯑꯩꯈꯣꯏꯅ ꯊꯥꯒꯗꯝꯃꯦꯕ ꯑꯗꯨꯗ ꯇꯧꯔꯒ ꯌꯧꯔꯛꯄꯒ ꯒꯦꯠꯇꯒꯤ ꯐꯣꯟ ꯇꯧꯕꯤꯔꯛꯑꯣ ꯑꯩꯈꯣꯏ ꯋꯦꯜꯀꯝ ꯇꯧꯕꯒꯤ ꯊꯣꯡꯒꯥꯟꯗ ꯑꯥ ꯅꯣꯏꯕꯨ ꯔꯤꯁꯤꯞꯁꯟꯒꯤ ꯂꯥꯛꯀꯅꯦꯕ ꯑꯇꯣꯞꯄ ꯐꯣꯟꯁꯨ ꯂꯩꯕ꯭ꯔꯣ ꯁꯤꯒꯤ ꯐꯣꯟ ꯅꯝꯕꯔꯁꯤꯗ ꯑꯗꯨꯝ ꯇꯧꯔꯛꯇꯣꯔꯤꯕ꯭ꯔꯣ ꯐꯣꯟꯗꯨꯃ ꯑꯩꯈꯣꯏ ꯈꯪꯉꯗꯤ ꯐꯠ ꯂꯥꯎꯅ ꯑꯩꯈꯣꯏ ꯊꯕꯛꯇꯨ ꯊꯨꯅ ꯑꯣꯟꯊꯣꯛꯄ ꯌꯥꯏꯗꯅ ꯐꯔꯦ ꯐꯔꯦ ꯑꯗꯨꯗꯤ ꯑꯩꯈꯣꯏ ꯍꯣꯔꯦꯟ ꯂꯥꯛꯄꯒ ꯑꯩꯈꯣꯏ ꯐꯣꯟ ꯂꯧꯈꯠꯆꯔꯛꯑꯒꯦ ꯑꯃꯗꯤ ꯔꯤꯁꯦꯞꯁꯟꯒꯤ ꯊꯥꯔꯛꯑꯒꯦ ꯊꯝꯃꯒꯦꯀꯣ ꯑꯗꯨꯗꯤ